ꯃꯅꯤꯄꯨꯔꯗ ꯃꯍꯩ ꯃꯁꯤꯡ ꯇꯝꯕꯒꯤ ꯃꯑꯣꯡ ꯑꯁꯤꯅ ꯊꯦꯡꯅꯔꯤꯕ ꯃꯔꯨ ꯑꯣꯏꯕ ꯈꯨꯗꯣꯡꯆꯥꯗꯕꯁꯤꯡ ꯑꯗꯨꯗꯤ ꯁ꯭ꯀꯨꯜ ꯑꯃꯁꯨꯡ ꯀꯣꯂꯦꯖ ꯊꯣꯏꯅ ꯂꯩꯇꯕ ꯑꯃꯁꯨꯡꯏꯟꯐ꯭ꯔꯥꯁ꯭ꯇꯔꯛꯆꯔ ꯂꯩꯇꯕ ꯑꯃꯁꯨꯡ ꯀꯣ ꯀꯔꯤꯀꯨꯂꯔ ꯑꯦꯛꯇꯤꯚꯤꯇꯤꯁ ꯂꯩꯇꯕ ꯁ꯭ꯇꯥꯐꯁꯨ ꯌꯥꯝꯅ ꯋꯥꯠꯄ ꯑꯗꯨꯒ ꯒꯣꯔꯃꯦꯟꯗꯒꯤꯁꯨ ꯌꯥꯝ ꯆꯦꯛꯁꯤꯟꯕꯤꯗꯕ ꯑꯗꯨꯅ ꯃꯔꯝ ꯑꯣꯏꯔꯒ ꯑꯣꯖꯤꯁꯤꯡꯗ ꯇ꯭ꯔꯦꯟꯅꯤꯡꯁꯨ ꯄꯤꯗꯕꯅ ꯑꯉꯥꯡꯁꯤꯡꯗꯁꯨ ꯃꯍꯩ ꯃꯁꯤꯡ ꯇꯝꯕ ꯃꯇꯝꯗ ꯑꯋꯥꯠꯄꯁꯨ ꯌꯥꯝꯅ ꯂꯩꯔꯛꯏ